ꯑꯩꯍꯣꯏꯒꯤ ꯂꯩꯀꯥꯏꯗ ꯑꯅꯧꯕ ꯑꯣꯏꯅ ꯊꯣꯛꯂꯛꯏꯕ ꯀꯂꯥꯒꯤ ꯃꯁꯛ ꯃꯑꯣꯡꯁꯤꯡ ꯑꯗꯨꯗꯤ ꯑꯩꯈꯣꯏꯅ ꯅꯨꯃꯤꯠ ꯃꯉꯥꯅꯤ ꯆꯨꯞꯅ ꯄꯥꯡꯊꯣꯛꯑꯝꯕ ꯌꯥꯎꯁꯪ ꯃꯁꯤ ꯁꯦꯟ ꯃꯨꯟꯕꯒꯤ ꯃꯍꯨꯠꯇ ꯑꯩꯈꯣꯏꯅ ꯏꯁꯄꯣꯔꯠꯁ ꯁꯥꯟꯅ ꯈꯣꯠꯅꯕ ꯍꯛꯆꯥꯡꯕꯨ ꯍꯛꯆꯥꯡ ꯐꯅꯉꯥꯏꯗꯃꯛꯇ ꯁꯥꯟꯅ ꯈꯣꯠꯅꯕ ꯑꯣꯏꯅ ꯑꯣꯟꯊꯣꯛꯂꯛꯄ

ꯑꯇꯣꯞꯄ ꯃꯤꯠꯌꯦꯡꯗꯒꯤ ꯆꯨꯁꯤꯟꯗꯨꯅ ꯂꯩꯔꯕ ꯀꯂꯥꯁꯤꯡ ꯑꯁꯤꯒꯤ ꯃꯍꯨꯠꯇ ꯏꯄꯥꯅꯥꯠ ꯏꯄꯨꯅꯥꯠꯇ ꯊꯝꯂꯝꯕ ꯍꯔꯥꯎ ꯀꯨꯝꯍꯩ ꯁꯤꯡꯁꯤꯕꯨ ꯁꯤꯡꯊꯥꯅꯕ ꯃꯁꯤꯕꯨ ꯄꯥꯛꯊꯣꯛꯅꯕ ꯍꯣꯠꯅꯕ ꯃꯁꯤꯁꯤꯡꯁꯤ ꯑꯩꯈꯣꯏꯒꯤ ꯖꯒꯥꯗ ꯊꯦꯡꯅꯖꯩ